ꯑꯩꯅ ꯑꯅꯧꯕ ꯕꯤꯖꯤꯅꯦꯁ ꯑꯃ ꯍꯧꯗꯣꯛꯄ ꯃꯇꯝꯗ ꯗꯪꯕ ꯇꯧꯗꯕ ꯌꯥꯗꯕ ꯊꯕꯛꯁꯤꯡ ꯍꯥꯏꯕꯗꯤ ꯃꯔꯨ ꯑꯣꯏꯕꯁꯤꯡ ꯍꯥꯏꯖꯧ ꯍꯥꯏꯕ ꯇꯥꯔꯕꯗꯤ ꯑꯍꯥꯟꯕꯗ ꯁ꯭ꯀꯤꯜ ꯂꯩꯕ ꯍꯣꯠꯅꯕ ꯀꯟꯕ ꯑꯃꯗꯤ ꯇꯧꯒꯗꯧꯔꯤꯕ ꯕꯤꯖꯤꯅꯦꯁ ꯑꯗꯨ ꯃꯐꯝꯁꯤꯒ ꯆꯥꯟꯅꯕ ꯑꯣꯏꯒꯗꯕ ꯑꯃꯗꯤ ꯂꯥꯏꯔꯤꯛ ꯍꯩꯕꯁꯨ ꯑꯣꯏꯒꯗꯧꯕ ꯑꯩꯅ ꯇꯧꯒꯗꯧꯔꯤꯕ ꯑꯅꯧꯕ ꯕꯤꯖꯤꯅꯦꯁ ꯑꯗꯣ ꯂꯥꯏꯔꯤꯛ ꯍꯩꯇ꯭ꯔꯕ ꯑꯃꯅ ꯃꯐꯝꯁꯤꯒ ꯆꯥꯟꯅꯗꯕ ꯑꯣꯏꯕ ꯇꯥꯔꯒꯗꯤ ꯇꯧꯔꯨꯕꯒꯤ ꯀꯥꯟꯅꯕ ꯂꯩꯇꯕ ꯑꯗꯨꯒ ꯑꯃꯅ ꯕꯤꯖꯤꯅꯦꯁ ꯑꯃ ꯍꯧꯗꯣꯛꯄ ꯃꯇꯝꯗ ꯑꯆꯧꯕ ꯁꯦꯟꯐꯝ ꯑꯃ ꯃꯊꯧ ꯇꯥꯏ ꯍꯥꯏꯅ ꯍꯥꯏꯕꯁꯦ ꯆꯨꯝꯏ ꯃꯊꯧ ꯇꯥꯏ ꯑꯩꯅ ꯇꯧꯒꯗꯧꯔꯤꯕ ꯕꯤꯖꯤꯅꯦꯁ ꯑꯗꯣ ꯆꯥꯎꯅ ꯇꯧꯔꯒꯦ ꯆꯥꯎꯅ ꯍꯧꯗꯣꯛꯂꯒꯦ ꯍꯥꯏꯕ ꯇꯥꯔꯒꯗꯤ ꯑꯩ ꯄꯩꯁꯥ ꯑꯆꯧꯕ ꯑꯃ ꯗꯔꯀꯥꯔ ꯑꯣꯏ ꯑꯩꯅ ꯕꯤꯖꯤꯅꯦꯁ ꯑꯗꯨ ꯃꯌꯥꯏ ꯑꯣꯏꯔꯞ ꯃꯌꯥꯏ ꯑꯣꯏꯔꯞ ꯆꯥꯎꯕ ꯇꯧꯒꯦ ꯍꯥꯏꯕ ꯇꯥꯔꯒꯗꯤ ꯑꯩ ꯄꯩꯁꯥꯁꯨ ꯃꯌꯥꯏ ꯑꯣꯏꯔꯞ ꯊꯥꯗꯕ ꯇꯥꯏ ꯑꯗꯨꯒ ꯆꯠꯅꯕꯤ ꯑꯃꯒꯤ ꯆꯥꯡꯗ ꯌꯦꯡꯉꯒ ꯇꯧꯒꯦ ꯍꯥꯏꯕ ꯇꯥꯔꯒꯗꯤ ꯄꯩꯁꯥꯁꯨ ꯑꯗꯨꯝ ꯈꯔ ꯈꯖꯤꯛ ꯆꯪꯕ ꯇꯥꯏ ꯃꯌꯥꯝ ꯕꯤꯖꯤꯅꯦꯁ ꯑꯃ ꯇꯧꯒꯦ ꯍꯥꯏꯕ ꯇꯥꯔꯒꯗꯤ ꯄꯩꯁꯥꯇ ꯅꯠꯇꯦ ꯆꯪꯂꯤꯕꯁꯦ ꯂꯥꯏꯔꯤꯛ ꯍꯩꯕ ꯃꯐꯝꯁꯤꯒ ꯆꯥꯟꯅꯕ ꯇꯧꯒꯗꯣꯔꯤꯕ ꯕꯤꯖꯤꯅꯦꯁ ꯑꯗꯣ ꯑꯃꯗꯤ ꯁ꯭ꯀꯤꯜ ꯂꯩꯕ ꯍꯥꯏꯕꯁꯦ ꯌꯥꯝꯅ ꯃꯔꯨ ꯑꯣꯏ ꯑꯗꯨꯅ ꯕꯤꯖꯤꯅꯦꯁ ꯑꯅꯧꯕ ꯑꯃ ꯇꯧꯒꯦ ꯍꯥꯏꯕ ꯇꯥꯔꯒꯗꯤ ꯍꯥꯟꯅ ꯃꯐꯝꯁꯤꯒ ꯆꯥꯟꯅꯕ ꯑꯣꯏꯕ ꯑꯃꯗꯤ ꯁꯕ ꯁ꯭ꯀꯤꯜ ꯂꯩꯕ ꯑꯃꯗꯤ ꯂꯥꯏꯔꯤꯛ ꯍꯩꯕ ꯑꯣꯏꯕꯗ ꯍꯥꯏꯕꯗꯣ ꯑꯣꯏꯒꯗꯧꯕꯅꯤ ꯍꯥꯏꯕꯗꯤ ꯕꯤꯖꯤꯅꯦꯁꯇꯤ ꯍꯧꯖꯤꯜꯂꯨꯔꯒ ꯃꯐꯝꯁꯤꯒ ꯆꯥꯟꯅꯗꯕ ꯇꯥꯔꯒꯗꯤ ꯇꯨꯡꯗ ꯈꯨꯗꯣꯡ ꯆꯥꯗꯕ ꯌꯥꯝꯅ ꯃꯥꯏꯌꯣꯛꯅꯔꯛꯄꯁꯨ ꯌꯥꯏ